ꯑꯦꯟꯖꯥꯡ ꯅꯥꯄꯤ ꯑꯩꯈꯣꯏꯅ ꯆꯥꯕ ꯌꯥꯕ ꯄꯣꯠꯁꯤ ꯀꯣꯕꯤ ꯍꯪꯒꯥꯝ ꯑꯥꯜꯂꯨ ꯍꯪꯒꯥꯝ ꯊꯥꯎ ꯑꯗꯒꯤ ꯉꯥꯍꯣꯔ ꯑꯩꯒꯤ ꯄꯦ ꯍꯋꯥꯏꯒꯨꯝꯕ ꯃꯌꯥꯝ ꯑꯃ ꯂꯩꯈ꯭ꯔꯦ ꯑꯩꯈꯣꯏꯅ ꯆꯥꯕ ꯌꯥꯕꯁꯨ ꯃꯥꯏꯔꯦꯟꯒꯨꯝꯕ